ꯁꯤꯡꯗꯥ ꯗꯥꯝ ꯑꯟꯗ꯭ꯔꯣ ꯄꯥꯔꯛ ꯏꯀꯣ ꯒꯥꯔꯗꯦꯟ ꯑꯥꯏ ꯑꯦꯟ ꯑꯦ ꯃꯣꯏꯔꯥꯡ ꯂꯣꯛꯇꯥꯛ ꯄꯥꯠ ꯁꯦꯟꯗ꯭ꯔ ꯄꯥꯛ ꯁꯤꯔꯣꯏ ꯂꯤꯂꯤ ꯎꯈꯨꯔꯨꯜ ꯀꯪꯂꯥ ꯄꯥꯛ ꯀꯛꯆꯤꯡ ꯒꯥꯔꯗꯦꯟ ꯀꯣꯝꯕꯤꯔꯩ ꯒꯥꯔꯗꯦꯟ ꯂꯥꯡꯒꯣꯜ ꯇꯋꯥꯔ ꯈꯣꯡꯖꯣꯝ ꯋꯥꯔ ꯃꯦꯃꯣꯔꯦꯜ ꯀꯝꯄ꯭ꯂꯦꯛꯁ